ꯏꯁꯩ ꯌꯥꯝ ꯄꯥꯝꯖꯕ ꯏꯁꯩꯗ ꯌꯥꯝ ꯉꯥꯎꯖꯕ ꯃꯤ ꯑꯃꯒꯤ ꯃꯇꯨꯡꯏꯟꯅ ꯑꯩꯍꯥꯛ ꯑꯁꯦ ꯏꯁꯇꯦꯖꯇ ꯄꯔꯐꯣꯔꯝ ꯇꯧꯕꯁꯦ ꯑꯍꯥꯟꯕꯗꯗꯤ ꯌꯥꯝ ꯀꯤꯔꯝꯃꯦ ꯑꯩꯅ ꯑꯍꯥꯟꯕ ꯏꯁꯇꯦꯖꯇ ꯄꯔꯐꯣꯔꯝ ꯇꯧꯕꯗ ꯌꯥꯝꯅ ꯅꯤꯛꯂꯝꯃꯦ ꯑꯣꯗꯤꯌꯟꯁ ꯎꯕꯗ ꯌꯥꯝꯅ ꯃꯤꯠꯀꯁꯦ ꯕ꯭ꯂꯔ ꯆꯠꯂꯒ ꯄꯨꯡꯃꯝ ꯃꯝꯕꯒꯨꯝ ꯑꯩꯁꯦ ꯉꯝꯒꯗ꯭ꯔꯥ ꯉꯝꯃꯣꯏ ꯃꯥꯜꯂꯦ ꯑꯩꯁꯦ ꯅꯤꯛꯃꯟꯈ꯭ꯔꯦ ꯑꯩꯁꯦ ꯋꯟꯊꯔꯅꯤ ꯐꯥꯎ ꯈꯜꯂꯝꯃꯦ ꯑꯗꯨ ꯑꯍꯥꯟꯕꯗꯗꯤ ꯑꯩꯁꯦ ꯁꯨꯃꯥꯏꯅ ꯏꯁꯇꯦꯖꯇ ꯄꯔꯐꯣꯔꯝꯁꯦ ꯇꯧꯒꯅꯤ ꯈꯜꯂꯝꯗꯦ ꯀꯣ ꯑꯩꯁꯦ ꯕꯥꯠꯔꯨꯝꯗ ꯕꯥꯠꯔꯨꯝꯒꯤ ꯁꯤꯡꯒꯔꯅꯤ ꯍꯥꯏꯕ ꯇꯥꯔꯦ ꯑꯁꯨꯃꯥꯏꯅ ꯑꯗꯨꯗꯒꯤ ꯑꯗꯨꯝ ꯏꯁꯩꯁꯦ ꯄꯥꯝꯖꯔꯛꯄ ꯃꯊꯪ ꯃꯊꯪ ꯄꯥꯝꯂꯛꯄꯒꯤ ꯃꯇꯨꯡꯏꯟꯅ ꯏꯁꯇꯦꯖꯀꯤ ꯄꯔꯐꯣꯔꯝ ꯇꯧꯕꯒꯤ ꯄ꯭ꯔꯤꯚꯦꯂꯦꯖꯁꯦ ꯐꯪꯂꯝꯃꯤ ꯑꯗꯨ ꯃꯊꯛꯇ ꯏꯁꯇꯦꯖꯇ ꯑꯍꯥꯟꯕ ꯄꯔꯐꯣꯔꯝ ꯇꯧꯕꯗ ꯌꯥꯝ ꯅꯤꯛꯂꯒ ꯏꯁꯩ ꯀꯔꯃꯥꯏꯅ ꯁꯛꯀꯦꯔ ꯃꯤ ꯑꯣꯗꯤꯌꯟꯁ ꯐꯥꯎꯕ ꯌꯦꯡꯕ ꯉꯝꯂꯝꯗꯦ ꯑꯣꯗꯤꯌꯟꯁ ꯌꯦꯡꯕꯗ ꯃꯤꯠꯁꯦ ꯕ꯭ꯂꯔ ꯆꯠꯂꯒ ꯇꯨꯒꯦꯁꯨ ꯇꯧꯔꯝꯃꯤ ꯑꯗꯨ ꯃꯇꯨꯡꯗꯒꯤ ꯑꯗꯨꯝ ꯄꯔꯐꯣꯔꯝ ꯇꯧꯔꯛ ꯇꯧꯔꯛ ꯇꯧꯔꯛꯑꯒ ꯑꯗꯨꯅ ꯍꯦꯟꯅ ꯌꯥꯝ ꯄꯥꯝꯂꯝꯈꯤ ꯌꯨꯝ ꯑꯇꯣꯞꯄꯗ ꯐꯪꯕ ꯑꯇꯣꯞꯄ ꯀꯔꯤ ꯄꯩꯁꯥꯗ ꯑꯣꯏꯒꯦꯔ ꯅꯠꯇ꯭ꯔꯒ ꯑꯇꯣꯞꯄ ꯄꯣꯠ ꯆꯩꯗ ꯑꯣꯏꯒꯦꯔ ꯑꯇꯣꯞꯄ ꯂꯛꯖꯔꯤꯒꯤ ꯄꯣꯠꯇ ꯐꯪꯕ ꯅꯨꯡꯉꯥꯏꯕꯗꯨꯒꯤ ꯍꯦꯟꯅ ꯏꯁꯇꯦꯖꯇ ꯂꯦꯞꯈꯠꯂꯒ ꯃꯤꯌꯥꯝꯒꯤꯗꯃꯛꯇ ꯏꯁꯩ ꯁꯛꯄꯒꯤ ꯅꯨꯡꯉꯥꯏꯕꯁꯦ ꯏꯇꯣꯞ ꯇꯣꯞꯅ ꯅꯨꯡꯉꯥꯏꯕ ꯐꯥꯎꯖꯩ ꯏꯁꯥꯗ ꯑꯗꯨꯒꯤ ꯃꯊꯪ ꯃꯊꯪ ꯁꯛꯂꯛꯄꯗꯒꯤꯗꯤ ꯏꯁꯇꯦꯖꯇꯅ ꯍꯦꯟꯅ ꯂꯩꯅꯤꯡꯕꯅ ꯏꯁꯇꯦꯖꯀꯤ ꯏꯁꯇꯦꯖꯇ ꯂꯦꯞꯂꯒ ꯏꯁꯩ ꯁꯛꯅꯤꯡꯕꯁꯦ ꯍꯦꯟꯅ ꯐꯥꯎꯔꯛꯏ ꯍꯦꯟꯅ ꯑꯗꯨꯒꯤ ꯏꯟꯇꯔꯦꯁꯇꯨ ꯋꯥꯡꯈꯠꯂꯛꯏ ꯑꯣꯗꯤꯌꯟꯁ ꯃꯌꯥꯝ ꯑꯣꯗꯤꯌꯟꯁ ꯃꯌꯥꯝ ꯎꯔꯒ ꯍꯦꯟꯅ ꯑꯩꯒꯤ ꯄꯥꯡꯒꯜꯁꯦ ꯀꯟꯈꯠꯂꯛꯏ ꯑꯣꯗꯤꯌꯟꯁ ꯃꯌꯥꯝ ꯎꯔꯒ ꯍꯦꯟꯅ ꯏꯟꯀꯔꯦꯁ ꯑꯣꯏꯔꯛꯏ ꯃꯣꯏ ꯍꯦꯟꯅ ꯃꯇꯨꯡꯗꯗꯤ ꯐꯖꯔꯛꯅꯤꯡꯕꯁꯨ ꯐꯥꯎꯔꯛꯏ ꯍꯦꯟꯅ ꯈꯣꯟꯁꯦ ꯐꯖꯍꯟꯅꯤꯡꯕ ꯑꯗꯨꯒ ꯏꯁꯇꯦꯖꯇꯒ ꯂꯩꯅꯤꯡꯕ ꯃꯇꯝ ꯆꯨꯞꯄꯗ ꯑꯣꯗꯤꯌꯟꯁ ꯃꯌꯥꯝ ꯃꯤ ꯃꯌꯥꯝꯒ ꯅꯃꯤ ꯃꯌꯥꯝꯒꯤ ꯃꯔꯛꯇ ꯃꯤ ꯃꯌꯥꯝꯒꯤ ꯃꯔꯛꯇ ꯂꯦꯞꯂꯒ ꯍꯦꯟꯅ ꯏꯁꯩ ꯁꯛꯅꯤꯡꯕ ꯑꯗꯨꯒꯤ ꯑꯗꯨꯃꯥꯏꯅ ꯉꯥꯛꯇ ꯇꯧꯔꯒ ꯂꯩꯅꯤꯡꯕ ꯐꯥꯎꯔꯛꯏ ꯑꯗꯨꯒ ꯑꯗꯨꯗ ꯑꯣꯗꯤꯌꯟꯁ ꯃꯣꯏ ꯃꯌꯥꯝꯁꯦ ꯎꯔꯒ ꯍꯦꯟꯅ ꯋꯥꯈꯜꯁꯦ ꯅꯨꯉꯥꯏꯖꯕ ꯍꯦꯟꯅ ꯄꯦꯟꯖꯕ ꯑꯗ ꯏꯁꯇꯦꯖꯇ ꯂꯦꯞꯂꯒ ꯃꯤ ꯃꯌꯥꯝ ꯌꯦꯡꯂꯒ ꯃꯤ ꯃꯌꯥꯝꯒꯤ ꯍꯔꯥꯎꯖꯕꯗꯣ ꯃꯤ ꯃꯌꯥꯝꯅ ꯏꯟꯇꯔꯦꯁ ꯂꯩꯕꯗꯣ ꯃꯤ ꯃꯌꯥꯝꯅ ꯂꯥꯎꯕꯗꯣ ꯇꯥꯔꯒ ꯍꯦꯟꯅ ꯍꯦꯟꯅ ꯁꯛꯅꯤꯡꯕ ꯐꯥꯎꯕ ꯍꯦꯟꯅ ꯍꯦꯟꯅ ꯏꯁꯥꯗ ꯐꯖꯍꯟꯅꯤꯡꯕ ꯐꯥꯎꯔꯛꯄꯁꯦ ꯑꯗꯨꯃꯥꯏꯅ ꯐꯥꯎꯏ ꯑꯗꯨꯒ ꯏꯇꯣꯝꯗ ꯂꯩꯔꯒꯅ ꯋꯈꯜ ꯅꯨꯡꯉꯥꯏꯇꯕ ꯋꯥꯈꯜ ꯋꯥꯕ ꯏꯁꯇꯦꯖꯇ ꯂꯩꯔꯒꯅ ꯀꯔꯤꯁꯨ ꯈꯟꯗꯕ ꯋꯥꯈꯜꯁꯦ ꯏꯅꯨꯡ ꯅꯨꯡꯉꯥꯏꯕ ꯋꯥꯈꯜꯁꯦ ꯐ꯭ꯔꯤ ꯑꯣꯏꯕ ꯋꯥꯈꯜꯁꯦ ꯏꯌꯥꯡ ꯌꯥꯡꯂꯒ ꯑꯗꯨꯃꯥꯏꯅ ꯇꯧꯏ ꯑꯗꯨꯒ ꯍꯦꯟꯅ ꯏꯁꯇꯦꯖ ꯃꯊꯛꯇ ꯂꯦꯞꯈꯠꯂꯒꯅꯦ ꯍꯦꯟꯅ ꯏꯟꯁꯄꯥꯔꯠ ꯑꯣꯏꯔꯛꯄ ꯑꯗꯨꯒꯤ ꯃꯇꯨꯡꯗꯒꯤꯗꯤ ꯑꯗꯨꯒ ꯃꯤ ꯃꯌꯥꯝꯁꯨ ꯃꯣꯏꯒꯤ ꯃꯤ ꯃꯌꯥꯝꯅ ꯂꯥꯎꯔꯤꯕ ꯃꯤ ꯃꯌꯥꯝꯅ ꯍꯔꯥꯎꯕꯁꯦ ꯑꯗꯨ ꯃꯇꯨꯡꯗꯁꯨ ꯍꯦꯟꯅ ꯌꯦꯡꯅꯤꯡꯂꯛꯄ ꯐꯥꯎꯏ ꯑꯗꯨꯒ ꯊꯃꯣꯏꯗ ꯏꯁꯩ ꯁꯛꯂꯒ ꯑꯩꯅ ꯋꯥꯈꯜ ꯅꯨꯡꯉꯥꯏꯕ ꯏꯁꯩ ꯁꯛꯈ꯭ꯔ ꯃꯇꯨꯡꯗꯗꯤ ꯏꯁꯇꯦꯖꯇ ꯂꯦꯞꯂꯒ ꯃꯤ ꯃꯌꯥꯝꯒꯤ ꯃꯔꯛꯇ ꯏꯁꯩ ꯁꯛꯈ꯭ꯔ ꯃꯇꯨꯡꯗꯗꯤ ꯍꯦꯟꯅ ꯍꯥꯟꯅ ꯋꯥꯈꯜ ꯋꯥꯔꯝꯕ ꯋꯥꯈꯜ ꯅꯨꯡꯉꯥꯏꯔꯝꯗꯕ ꯂꯩꯕ ꯃꯌꯥꯝꯁꯨ ꯅꯨꯡꯉꯥꯏꯔꯛꯄ ꯋꯥꯈꯜꯁꯦ ꯏꯪꯏꯪ ꯐꯥꯎꯔꯛꯄ ꯊꯥꯏꯅꯒꯤ ꯗꯤꯄ꯭ꯔꯦꯁꯟ ꯂꯩꯔꯝꯕ ꯃꯌꯥꯝꯁꯨ ꯁ꯭ꯋꯥꯏ ꯃꯥꯡꯂꯒ ꯑꯗꯨꯃꯥꯏꯅ ꯏꯁꯇꯦꯖꯇ ꯂꯦꯞꯂꯒ ꯄꯔꯐꯣꯔꯝ ꯇꯧꯕꯗ ꯅꯨꯡꯉꯥꯏꯔꯛꯄ ꯐꯥꯎꯏ ꯅꯨꯡꯇꯤꯒꯤ ꯇꯧꯅꯤꯡꯂꯛꯄ ꯐꯥꯎꯏ ꯑꯗꯨꯒ ꯀꯔꯤꯒꯨꯝꯕ ꯋꯥꯈꯜ ꯅꯨꯡꯉꯥꯏꯇꯕ ꯂꯩꯔꯝꯕ ꯇꯥꯔꯁꯨ ꯑꯗꯨ ꯏꯁꯩ ꯁꯛꯈꯤꯕꯗ ꯍꯦꯛꯇ ꯅꯨꯡꯉꯥꯏꯊꯣꯛꯈꯤꯕ ꯑꯗꯨꯒ ꯋꯥꯈꯜꯗ ꯑꯩꯁꯦ ꯀꯔꯤꯃꯇ ꯇꯧꯗ꯭ꯔꯒꯁꯨ ꯑꯁꯨꯃꯥꯏꯅ ꯏꯁꯩ ꯁꯛꯂꯒ ꯃꯤ ꯃꯌꯥꯝ ꯏꯁꯇꯦꯖ ꯃꯊꯛꯇ ꯂꯩꯞꯂꯒ ꯏꯁꯩ ꯁꯛꯂꯒꯉꯛ ꯂꯩꯔꯗꯤ ꯑꯩꯁꯦ ꯍꯤꯡꯕ ꯉꯝꯒꯅꯤꯅ ꯈꯜꯂꯛꯄꯁꯨ ꯐꯥꯎꯏ ꯑꯗꯨꯒꯤ ꯏꯁꯇꯦꯖꯇ ꯂꯦꯞꯂꯒ ꯃꯤ ꯃꯌꯥꯝꯒꯤ ꯍꯔꯥꯎꯕ ꯅꯨꯡꯉꯥꯏꯕ ꯎꯔꯒ ꯑꯩꯍꯥꯛꯁꯨ ꯍꯔꯥꯎꯖꯩ